ꯑꯔꯤꯕ ꯏꯁꯩꯒ ꯑꯅꯧꯕ ꯏꯁꯩꯒ ꯈꯦꯠꯅꯔꯤꯕ ꯍꯥꯏꯕꯕꯨ ꯃꯥꯒꯤ ꯇꯥꯟꯊꯥ ꯈꯦꯠꯅꯔꯦ ꯂꯤꯔꯤꯛꯁ ꯈꯦꯠꯅꯔꯦ ꯁꯨꯔ ꯈꯦꯠꯅꯔꯦ ꯂꯣꯏ ꯈꯦꯠꯅꯔꯦ ꯑꯌꯥꯝꯕꯅ ꯑꯗꯨꯗꯨꯅ ꯑꯅꯧꯕ ꯏꯁꯩꯗꯖꯨ ꯏꯁꯥꯅ ꯄꯥꯝꯖꯕ ꯈꯔ ꯂꯩ ꯑꯔꯤꯕ ꯏꯁꯩꯗꯖꯨ ꯈꯔ ꯄꯥꯝꯖꯕ ꯂꯩ ꯑꯗꯣ ꯑꯃꯅ ꯑꯃꯗꯩ ꯍꯦꯟꯕ ꯍꯥꯏꯖꯦ ꯑꯩꯒꯤ ꯋꯥꯈꯟꯗꯗꯤ ꯂꯩꯇꯦ